ꯍꯣꯏ ꯃꯅꯤꯄꯨꯔꯤ ꯂꯣꯟ ꯑꯁꯦ ꯑꯩꯈꯣꯏꯗꯤ ꯑꯩꯗꯤ ꯐꯖꯅ ꯉꯥꯡꯕꯅꯤꯅ ꯃꯅꯤꯄꯨꯔꯤ ꯂꯣꯟꯗ ꯏꯁꯩꯁꯨ ꯁꯛꯑꯦ ꯑꯗꯨꯒ ꯀꯔꯤ ꯀꯔꯤ ꯍꯥꯏꯒꯗꯧꯕ ꯄꯨꯝꯅꯃꯛ ꯑꯁꯤꯁꯨ ꯐꯖꯅ ꯀꯔꯤ ꯍꯥꯏꯁꯤꯔꯥ ꯉꯥꯡꯕ ꯈꯣꯠꯄ ꯑꯗꯨꯒ ꯑꯩꯒꯤꯗꯃꯛꯇ ꯏꯊꯤꯜ ꯑꯩ ꯍꯥꯏꯕꯗꯤ ꯌꯥꯝ ꯀꯔꯤ ꯍꯥꯏꯁꯤꯔꯥ ꯌꯥꯝ ꯄꯦꯟꯕ ꯍꯥꯏꯇꯥꯔꯦ ꯃꯩꯇꯩꯂꯣꯟ ꯉꯥꯡꯉꯗꯤ ꯂꯣꯏꯅ ꯉꯥꯡꯕ ꯉꯝꯃꯦ ꯑꯗꯨꯅ ꯃꯅꯤꯄꯨꯔ ꯂꯣꯟ ꯑꯁꯤꯅ ꯑꯩ ꯀꯅꯥ ꯀꯅꯥ ꯃꯅꯤꯄꯨꯔꯤ ꯂꯣꯟ ꯉꯥꯡꯕ ꯍꯩꯕꯅꯤꯅ ꯑꯩꯅ ꯀꯗꯥꯏ ꯀꯗꯥꯏ ꯆꯠꯂꯕꯁꯨ ꯃꯆꯤꯄꯨꯔ ꯑꯩꯈꯣꯏꯁꯤꯗꯗꯤ ꯑꯗꯨꯝ ꯌꯥꯝ ꯅꯨꯡꯉꯥꯏ ꯑꯗꯨꯅ ꯂꯣꯟ ꯈꯪꯗꯕ ꯃꯐꯝꯗ ꯆꯠꯂꯗꯤ ꯅꯨꯡꯉꯥꯏꯇꯕꯅꯦ ꯑꯗꯨꯅ ꯃꯅꯤꯄꯨꯔꯤ ꯂꯣꯟꯁꯤꯗꯗꯤ ꯑꯩꯒꯤ ꯐꯖꯅ ꯅꯨꯡꯉꯥꯏꯌꯦ ꯍꯥꯏꯅ ꯑꯩꯗꯤ ꯂꯧꯋꯦ